ꯑꯩꯅ ꯆꯠꯀꯗꯕ ꯄꯥꯝꯖꯕ ꯃꯐꯝ ꯈꯔ ꯑꯗꯨꯗꯤ ꯏꯝꯐꯥꯜ ꯁꯤꯂꯣꯡ ꯎꯈ꯭ꯔꯨꯜ ꯁꯤꯁꯤꯡꯁꯤꯅꯤ ꯑꯩꯅ ꯆꯠꯅꯤꯡꯂꯤꯕꯒꯤ ꯃꯔꯝꯗꯤ ꯏꯝꯐꯥꯜ ꯑꯁꯤ ꯃꯅꯤꯄꯨꯔꯗꯒꯤꯗꯤ ꯀꯦꯄꯤꯇꯦꯜꯅꯤ ꯃꯁꯤꯗ ꯂꯩꯈꯤꯗ꯭ꯔꯕ ꯑꯩꯈꯣꯏꯒꯤ ꯐ꯭ꯔꯤꯗꯝ ꯐꯥꯏꯇꯔꯁꯤꯡꯒꯤ ꯃꯨꯔꯇꯤ ꯑꯃꯗꯤ ꯀꯌꯥ ꯀꯌꯥ ꯐ꯭ꯔꯤꯗꯝ ꯐꯥꯏꯇꯤꯡ ꯀꯌꯥ ꯀꯌꯥ ꯂꯩꯈꯤꯗꯕꯒꯤ ꯃꯔꯝꯗ ꯈꯪꯗꯣꯛꯄ ꯊꯤꯗꯣꯛꯄ ꯑꯗꯨꯒꯤꯗꯃꯛꯇ ꯆꯠꯅꯤꯡꯕꯅꯤ ꯑꯗꯨꯒ ꯀꯪꯂꯥꯁꯤꯁꯨ ꯐꯖꯩ ꯍꯥꯏ ꯃꯐꯝ ꯐꯖꯩ ꯌꯥꯝꯅ ꯐꯖꯩ ꯑꯗꯨꯒ ꯁꯤꯂꯣꯡ ꯁꯤꯂꯣꯡ ꯑꯁꯤ ꯌꯥꯝꯅ ꯏꯪꯕ ꯑꯃꯗꯤ ꯌꯥꯝ ꯅꯨꯡꯉꯥꯏꯕ ꯃꯐꯝꯅꯤ ꯑꯗꯨꯅ ꯆꯠꯂꯒ ꯑꯃꯨꯛꯇ ꯑꯣꯏꯔꯕꯁꯨ ꯂꯩꯅꯤꯡꯕꯅꯦ ꯎꯈ꯭ꯔꯨꯜ ꯎꯈ꯭ꯔꯨꯜ ꯑꯁꯤꯁꯨ ꯌꯥꯝ ꯐꯖꯕ ꯏꯪꯕ ꯐꯖꯕ ꯏꯪꯕ ꯃꯐꯝꯅꯤ ꯑꯁꯤꯗꯁꯨ ꯑꯃꯨꯛꯇꯪꯗꯤ ꯆꯠꯅꯤꯡꯉꯤ ꯃꯔꯝꯗꯤ ꯃꯁꯤ ꯌꯥꯝꯅ ꯏꯪꯉꯤ ꯑꯃꯁꯨꯡ ꯌꯥꯝꯅ ꯐꯖꯩ ꯍꯥꯏꯅ ꯇꯥꯔꯦ ꯑꯗꯨꯒꯤꯗꯃꯛꯇ ꯆꯠꯅꯤꯡꯕꯅꯦ